ꯏꯝꯐꯥꯜ ꯋꯦꯁꯀꯤ ꯑꯣꯏꯅ ꯆꯠꯊꯣꯛ ꯆꯠꯁꯤꯟꯒꯤ ꯄꯥꯝꯕꯩꯁꯦ ꯑꯗꯨꯝ ꯑꯣꯇꯣ ꯔꯤꯛꯁꯣꯒꯨꯝꯕ ꯕꯁꯀꯨꯝꯕ ꯑꯁꯤꯒꯨꯝꯕꯁꯦ ꯑꯣꯏꯌꯦ ꯑꯗꯨꯒ ꯁꯤꯁꯤꯅ ꯑꯗꯨꯝ ꯂ ꯃꯐꯝ ꯑꯃꯗꯩ ꯃꯐꯝ ꯑꯃꯗꯁꯨ ꯑꯗꯨꯝ ꯂꯥꯏꯅ ꯆꯠꯄꯁꯦ ꯑꯗꯨꯝ ꯉꯝꯍꯜꯂꯦ ꯊꯥꯏꯅꯗꯤ ꯃꯐꯝ ꯑꯝꯗꯩ ꯃꯐꯝ ꯑꯃꯗ ꯆꯠꯄ ꯋꯥꯔꯝꯕꯗꯣ ꯍꯧꯖꯤꯛꯇꯤ ꯑꯗꯨꯝ ꯋꯥꯗ꯭ꯔꯦ ꯁꯤꯗꯩꯅ ꯁꯤꯐꯧ ꯆꯠꯀꯦ ꯈꯣꯠꯀꯦ ꯍꯥꯏꯕꯗ ꯑꯗꯨꯝ ꯂꯥꯏꯅ ꯑꯗꯨꯝ ꯆꯠꯄ ꯉꯝꯃꯦ ꯑꯗꯒꯤ ꯅꯨꯡꯗꯥꯡ ꯊꯦꯡꯉꯐꯥꯎꯗ ꯃꯣꯏꯁꯦ ꯑꯗꯨꯝ ꯆꯦꯜꯂꯕꯅꯤꯅ ꯊꯦꯡꯅ ꯍꯜꯂꯛꯄ ꯈꯣꯠꯄꯗꯁꯨ ꯑꯗꯨꯝ ꯈꯨꯗꯣꯡ ꯆꯥꯕ ꯈꯣꯠꯄꯗꯣ ꯑꯗꯨꯝ ꯄꯤꯔꯦꯕ